ꯃꯅꯤꯄꯨꯔꯗ ꯃꯍꯩꯒꯤ ꯊꯥꯛꯁꯤꯡꯁꯦ ꯀꯃꯥꯏꯅ ꯇꯧꯒꯦ ꯍꯥꯏꯕꯕꯨ ꯑꯩꯈꯣꯏꯁꯦ ꯆꯥꯎꯔꯥꯛꯅ ꯑꯩꯈꯣꯏꯁꯦ ꯀꯩꯍꯥꯏꯅꯤ ꯄ꯭ꯔꯥꯏꯃꯔꯤꯅꯦ ꯁꯦꯀꯦꯟꯗꯔꯤꯅꯦ ꯑꯗꯒꯤꯗꯤ ꯍꯥꯌꯔ ꯁꯦꯀꯦꯟꯗꯔꯤ ꯑꯗꯨꯒ ꯀꯣꯂꯦꯁ ꯂꯦꯕꯦꯜ ꯑꯗꯨꯃꯥꯏꯅ ꯃꯈꯜ ꯃꯔꯤ ꯊꯣꯛꯅ ꯈꯥꯏꯗꯣꯛꯑꯦ ꯍꯥꯏꯕ ꯇꯥꯔꯦ ꯁꯝꯅ ꯍꯥꯏꯔꯕꯗ ꯄ꯭ꯔꯥꯏꯃꯔꯤꯁꯦ ꯑꯩꯈꯣꯏꯒꯤ ꯀꯦꯖꯤꯗꯒꯤ ꯍꯧꯔꯒ ꯀ꯭ꯂꯥꯁ ꯐꯥꯏꯞ ꯐꯥꯎꯁꯦ ꯄ꯭ꯔꯥꯏꯃꯔꯤ ꯑꯣꯏꯌꯦ ꯑꯗꯨꯗꯒꯤꯗꯤ ꯀ꯭ꯂꯥꯁ ꯁꯤꯛꯁꯇꯒꯤꯅ ꯀ꯭ꯂꯥꯁ ꯇꯦꯟ ꯐꯥꯎꯕꯁꯤꯅ ꯆꯥꯎꯔꯥꯛꯄ ꯁꯦꯀꯦꯟꯗꯔꯤ ꯑꯣꯏꯌꯦ ꯑꯗꯨꯗꯒꯤꯗꯤ ꯀ꯭ꯂꯥꯁ ꯏꯂꯕꯦꯟ ꯇꯨꯌꯦꯜꯞꯁꯤꯅ ꯑꯃꯨꯛ ꯍꯥꯌꯔ ꯁꯦꯀꯦꯟꯗ꯭ꯔꯤ ꯑꯣꯏꯔꯦ ꯑꯗꯨꯒ ꯑꯗꯨꯒꯤ ꯃꯇꯨꯡ ꯇꯥꯕ ꯑꯩꯈꯣꯏꯒꯤ ꯀꯣꯂꯦꯁꯀꯤ ꯂꯦꯕꯦꯜ ꯁꯝꯅ ꯍꯥꯏꯔꯕꯗ ꯕꯤ ꯑꯦ ꯕꯤ ꯑꯦꯁꯤ ꯕꯤ ꯀꯣꯝ ꯁꯤꯒꯨꯝꯕꯒꯤ ꯀꯣꯔꯁꯁꯤꯡꯁꯤꯅ ꯑꯃꯨꯛ ꯀꯣꯂꯦꯁ ꯂꯦꯕꯦꯜꯒꯤ ꯊꯥꯛꯇ ꯂꯩꯕ ꯍꯥꯏꯕ ꯇꯥꯔꯦ ꯑꯗꯨꯗꯨꯒ ꯑꯩꯈꯣꯏꯒꯤ ꯃꯅꯤꯄꯨꯔꯗ ꯁ꯭ꯀꯨꯜꯁꯤꯡꯗ ꯇꯝꯕꯒꯤ ꯊꯥꯛꯁꯤꯡꯒꯤ ꯆꯠꯅꯔꯤꯕ ꯀꯔꯤꯀꯂꯝꯁꯤꯡꯁꯤꯗꯤ ꯆꯧꯔꯥꯛꯄ ꯑꯩꯈꯣꯏ ꯃꯈꯜ ꯑꯅꯤ ꯊꯣꯛꯅ ꯈꯥꯏꯗꯣꯛꯑꯦ ꯍꯥꯏꯕ ꯇꯥꯔꯒꯗꯤ ꯁꯝꯅ ꯍꯥꯏꯔꯕꯗ ꯕꯣꯁꯦꯝꯗ ꯕꯦꯁ ꯇꯧꯕ ꯍꯥꯏꯕꯗꯤ ꯕꯣꯔꯗ ꯑꯣꯐ ꯁꯦꯀꯦꯟꯗꯔꯤ ꯏꯖꯨꯀꯦꯁꯟ ꯃꯅꯤꯄꯨꯔꯗ ꯕꯦꯁ ꯇꯧꯕ ꯑꯗꯨꯒꯨꯝꯕ ꯃꯈꯜꯒꯤ ꯂꯥꯏꯔꯤꯛ ꯈꯨꯇꯝ ꯑꯃ ꯑꯗꯨꯒ ꯑꯩꯈꯣꯏꯒꯤ ꯁꯤ ꯕꯤ ꯑꯦꯁ ꯁꯤ ꯍꯥꯏꯕꯗꯤ ꯁꯦꯟꯇ꯭ꯔꯦꯜ ꯕꯣꯔꯗ ꯑꯣꯞ ꯁꯦꯀꯦꯟꯗꯔꯤ ꯏꯖꯨꯀꯦꯁꯟꯗ ꯕꯦꯁ ꯇꯧꯕꯒ ꯂꯥꯏꯔꯤꯛ ꯈꯨꯇꯝ ꯑꯃ ꯑꯗꯨꯅ ꯁꯦꯂꯦꯕꯁꯁꯦ ꯆꯥꯎꯔꯥꯛꯄ ꯑꯃꯒ ꯑꯃꯒ ꯌꯥꯝꯅ ꯃꯥꯟꯅꯗꯦ ꯌꯥꯝꯅ ꯊꯤꯅ ꯈꯦꯠꯅꯩ ꯍꯥꯏꯕ ꯇꯥꯔꯦ ꯈꯔ ꯑꯃꯅ ꯑꯗꯨꯝ ꯁꯤ ꯕꯤ ꯑꯦꯁ ꯁꯤꯅ ꯍꯦꯟꯅ ꯂꯨꯏ ꯍꯥꯏꯕꯒꯤ ꯄꯣꯠꯁꯨ ꯊꯦꯡꯅꯖꯩ ꯑꯗꯨꯕꯨ ꯆꯥꯎꯔꯥꯛꯄꯗꯤ ꯍꯧꯖꯤꯛ ꯑꯗꯨꯒꯤ ꯈꯦꯠꯅꯕꯗꯣ ꯄꯥꯛꯅ ꯂꯩꯇ꯭ꯔꯦ ꯀꯔꯤꯒꯤꯅꯣ ꯍꯥꯏꯕ ꯃꯇꯝꯗ ꯍꯧꯖꯤꯛꯇꯤ ꯑꯦꯟ ꯁꯤ ꯑꯦ ꯑꯥꯔ ꯇꯤꯗ ꯕꯦꯁ ꯇꯧꯔꯒ ꯂꯣꯏꯅ ꯇꯥꯛꯅꯔꯛꯑꯦ ꯑꯗꯨꯒꯤ ꯃꯊꯛꯇ ꯑꯩꯈꯣꯏꯒꯤ ꯍꯧꯖꯤꯛ ꯅꯤꯌꯨ ꯏꯖꯨꯀꯦꯁꯟ ꯄꯣꯂꯤꯁꯤ ꯍꯥꯏꯕ ꯑꯃ ꯂꯥꯛꯈ꯭ꯔꯕꯅꯤꯅ ꯍꯧꯖꯤꯛ ꯆꯥꯎꯔꯥꯛꯄ ꯁꯤꯂꯦꯕꯁ ꯅꯠꯇꯦ ꯁꯤꯂꯦꯕꯁ ꯅꯠꯇ꯭ꯔꯒꯁꯨ ꯀꯣ ꯀꯔꯤꯀꯨꯂꯝ ꯑꯦꯛꯇꯤꯕꯤꯇꯤꯁ ꯃꯌꯥꯝ ꯑꯃꯗꯁꯨ ꯀꯩꯗꯧꯒꯦ ꯍꯥꯏꯕ ꯃꯇꯝꯗ ꯌꯥꯝꯅ ꯑꯗꯨꯝ ꯃꯥꯟꯅꯔꯛꯄ ꯑꯃ ꯊꯦꯡꯅꯖꯩ ꯑꯗꯨꯒ ꯆꯥꯎꯔꯥꯛꯄ ꯁ꯭ꯀꯨꯜꯁꯤꯡꯁꯦ ꯍꯧꯖꯤꯛꯇꯤ ꯃꯅꯤꯄꯨꯔꯤ ꯂꯣꯟꯗ ꯇꯝꯅꯕꯁꯦ ꯄꯥꯛ ꯇꯝꯅꯔꯛꯇ꯭ꯔꯦ ꯑꯌꯥꯝꯕ ꯏꯪꯂꯤꯁ ꯃꯦꯗ꯭ꯌꯝ ꯁ꯭ꯀꯨꯜ ꯉꯥꯛꯇ ꯑꯣꯏꯅꯔꯛꯑꯦ ꯍꯥꯏꯕ ꯇꯥꯔꯦ